ꯃꯤꯌꯥꯝꯒꯤ ꯊꯦꯡꯅꯕ ꯇꯦꯛꯅꯤꯛꯀꯦꯜ ꯄ꯭ꯔꯣꯕ꯭ꯂꯦꯝꯁꯤꯡꯒꯤ ꯃꯅꯨꯡꯗ ꯑꯦ ꯇꯤ ꯑꯦꯝꯗ ꯄꯩꯁꯥ ꯆꯞꯈꯤꯕ ꯊꯦꯡꯅꯕꯗꯒꯤ ꯑꯩꯅ ꯍꯥꯏꯔꯤꯕ ꯑꯗꯨꯗ ꯇꯧꯔꯒ ꯐꯣꯟ ꯇꯧꯔꯒ ꯃꯈꯣꯏꯒꯤ ꯃꯇꯦꯡ ꯄꯥꯡꯈꯤꯕ ꯄꯩꯁꯥ ꯑꯗꯨ ꯐꯪꯍꯟꯈꯤꯕ ꯑꯅꯤ ꯁꯨꯕꯅ ꯔꯤꯆꯥꯔꯖ ꯀꯥꯞꯈ꯭ꯔꯒ ꯄꯩꯁꯥ ꯆꯪꯗꯕ ꯑꯗꯨꯁꯨ ꯑꯣꯐꯤꯁꯇ ꯐꯣꯟ ꯇꯧꯔꯒ ꯍꯥꯏꯔꯤꯕ ꯆꯪꯗꯕ ꯄꯩꯁꯥ ꯑꯗꯨ ꯑꯗꯨꯝ ꯆꯪꯍꯟꯅꯉꯥꯏ ꯍꯣꯠꯅꯕꯁꯤꯅꯤ